ꯑꯩꯈꯣꯏꯒꯤ ꯃꯅꯤꯄꯨꯔꯤ ꯂꯣꯟꯁꯤ ꯑꯩꯈꯣꯏꯒꯤ ꯚꯥꯔꯠꯀꯤ ꯑꯣꯏꯅ ꯈ꯭ꯋꯥꯏꯗꯒꯤ ꯆꯥꯎꯅ ꯉꯥꯡꯅꯔꯤꯕ ꯑꯣꯐꯤꯁꯦꯜ ꯂꯦꯡꯒ꯭ꯋꯦꯁ ꯍꯤꯟꯗꯤꯒ ꯌꯦꯡꯅꯕꯗ ꯑꯗꯨꯝ ꯑꯩꯈꯣꯏꯒꯤ ꯂꯣꯟꯁꯤꯁꯨ ꯌꯥꯝꯅ ꯏꯅꯥꯛꯈꯨꯟꯕ ꯂꯣꯟꯅꯤ ꯍꯥꯏꯅꯤꯡꯏ ꯍꯥꯏꯕꯗꯤ ꯑꯩꯈꯣꯏꯒꯤ ꯂꯣꯟꯁꯤꯅ ꯑꯩꯈꯣꯏꯒꯤ ꯇꯥꯛꯄ ꯌꯥꯕ ꯑꯩꯈꯣꯏꯒꯤ ꯄꯣꯠ ꯆꯩ ꯏꯁꯥꯗ ꯐꯥꯎꯕ ꯑꯁꯤꯒꯨꯝꯕ ꯃꯌꯥꯝ ꯑꯁꯤ ꯂꯣꯏꯅ ꯁꯨꯅꯕ ꯑꯗꯨꯝ ꯂꯩꯔꯝꯃꯤ ꯑꯩꯈꯣꯏꯒꯤꯁꯨ ꯑꯗꯨꯕꯨ ꯑꯩꯈꯣꯏꯒꯤ ꯃꯅꯤꯄꯨꯔꯤ ꯂꯣꯟ ꯑꯁꯤꯗꯤ ꯃꯅꯤꯄꯨꯔ ꯃꯅꯨꯡꯗ ꯈꯛꯇ ꯂꯣꯟꯅꯕ ꯍꯥꯏꯗꯤ ꯃꯅꯤꯄꯨꯔꯗ ꯂꯩꯔꯤꯕ ꯑꯩꯈꯣꯏꯒꯤ ꯖꯥꯇꯤꯁꯤ ꯌꯥꯝꯃꯤ ꯖꯥꯇꯤꯁꯤꯡꯒꯤꯁꯨ ꯂꯣꯟ ꯃꯥꯟꯅꯗꯕ ꯃꯌꯥꯝ ꯂꯩꯌꯦ ꯑꯗꯨꯕꯨ ꯖꯥꯇꯤ ꯃꯥꯟꯅꯗꯕ ꯑꯅꯤꯅ ꯂꯣꯟ ꯐꯥꯎꯅꯕ ꯃꯇꯝꯗ ꯑꯩꯈꯣꯏꯒꯤ ꯃꯅꯤꯄꯨꯔꯤ ꯂꯣꯟ ꯑꯁꯤ ꯁꯤꯖꯤꯟꯅꯩ ꯑꯩꯈꯣꯏꯒꯤ ꯑꯩꯈꯣꯏꯒꯤ ꯚꯥꯔꯠꯇꯁꯨ ꯃꯥꯟꯅꯗꯕ ꯁ꯭ꯇꯦꯠ ꯃꯐꯝ ꯂꯣꯟ ꯃꯥꯟꯅꯗꯕ ꯃꯤꯁꯤꯡꯅ ꯑꯩꯈꯣꯏꯒꯤ ꯄꯥꯎ ꯐꯥꯎꯅꯕꯗ ꯍꯤꯟꯗꯤ ꯁꯤꯖꯤꯟꯅꯕꯒꯨꯝꯅ ꯑꯗꯨꯅ ꯑꯩꯈꯣꯏꯒꯤ ꯃꯅꯤꯄꯨꯔꯒꯤ ꯂꯣꯟ ꯑꯁꯤ ꯑꯩꯈꯣꯏꯒꯤ ꯃꯤꯁꯤꯡ ꯌꯥꯝꯗꯕꯅ ꯁꯤꯖꯤꯟꯅꯩ ꯍꯥꯏꯔꯒꯁꯨ ꯑꯩꯈꯣꯏꯒ ꯍꯤꯟꯗꯤꯒ ꯀꯝꯄ꯭ꯌꯥꯔ ꯇꯧꯕꯗ ꯑꯗꯨꯝ ꯆꯥꯡ ꯃꯥꯟꯅꯅ ꯂꯩꯌꯦꯅ ꯍꯥꯏꯖꯅꯤꯡꯏ